ꯇꯥꯡ ꯇꯔꯥꯇꯔꯨꯛ ꯊꯥ ꯇꯔꯥꯅꯤꯊꯣꯏ ꯂꯤꯁꯤꯡ ꯑꯃꯒ ꯆꯃꯥꯄꯟ ꯃꯧꯗ꯭ꯔꯥ ꯃꯥꯄꯟ ꯇꯥꯡ ꯀꯨꯟ ꯇꯔꯦꯠ ꯊꯥ ꯅꯤꯄꯥꯟ ꯏꯪ ꯂꯤꯁꯤꯡ ꯑꯅꯤꯒ ꯇꯔꯨꯛ ꯇꯥꯡ ꯀꯨꯟꯊ꯭ꯔꯥ ꯃꯥꯊꯣꯏ ꯊꯥ ꯇꯔꯨꯛ ꯏꯪ ꯂꯤꯁꯤꯡ ꯑꯅꯤꯒ ꯇꯔꯥ ꯇꯥꯡ ꯇꯔꯦꯠ ꯊꯥ ꯃꯔꯤ ꯏꯪ ꯂꯤꯁꯤꯡ ꯑꯅꯤ ꯀꯨꯟꯃꯥꯊꯣꯏ ꯇꯥꯡ ꯇꯔꯥ ꯃꯥꯄꯟ ꯊꯥ ꯃꯉꯥ ꯏꯪ ꯂꯤꯁꯤꯡ ꯑꯅꯤ ꯇꯔꯥꯅꯤꯊꯣꯏ